ꯑꯩꯅ ꯄꯨꯡ ꯃꯥꯄꯟꯗ ꯂꯥꯛꯎ ꯍꯥꯏꯕ ꯅꯠꯇ꯭ꯔꯥ ꯑꯦꯌꯥꯔꯄꯣꯔꯠꯇ ꯆꯠꯅꯕ ꯑꯩꯅ ꯅꯪꯅꯕ ꯁꯣꯏꯗꯅꯕꯅ ꯉꯔꯥꯡ ꯄꯩꯁꯥꯁꯨ ꯄꯤꯊꯣꯛꯈ꯭ꯔꯦ ꯍꯧꯖꯤꯛꯇꯤ ꯅꯪ ꯂꯥꯛꯇ꯭ꯔꯕꯅꯤꯅ ꯑꯦꯌꯥꯔꯄꯣꯔꯠ ꯆꯠꯇ꯭ꯔꯦ ꯐ꯭ꯂꯥꯏꯠꯁꯨ ꯃꯥꯡꯉꯦ ꯄꯩꯁꯥꯗꯣ ꯅꯪ ꯁꯤꯡꯉꯣ ꯅꯪꯅ ꯃꯥꯡꯍꯟꯕꯅꯤꯅ ꯑꯩꯅ ꯆꯠꯇ꯭ꯔꯕ ꯊꯕꯛꯇꯣ ꯐꯦꯜ ꯂꯣꯏꯅ ꯑꯣꯏꯔꯦ ꯍꯧꯖꯤꯛꯇꯤ ꯀꯩ ꯀꯥꯟꯅꯔꯦ ꯄꯩꯁꯥ ꯊꯨꯅ ꯍꯜꯂꯛꯇ꯭ꯔꯕꯗꯤ ꯅꯪ ꯑꯣꯇꯣꯒꯤ ꯌꯨꯅꯤꯌꯟꯗ ꯑꯩꯅ ꯋꯥꯀꯠꯂꯅꯤ